ꯑꯩꯁꯦ ꯑꯉꯥꯡ ꯑꯣꯏꯔꯤꯉꯩꯗꯒꯤ ꯂꯩ ꯊꯥꯕ ꯍꯩꯔꯥ ꯊꯥꯕ ꯑꯗꯒꯤ ꯌꯨꯝꯒꯤ ꯑꯀꯣꯏꯕꯗ ꯂꯩ ꯊꯥꯔꯒ ꯀꯔꯤ ꯀꯔꯤ ꯇꯧꯕꯁꯨ ꯑꯗꯨꯝ ꯑꯉꯥꯡ ꯑꯣꯏꯔꯤꯉꯩꯗꯒꯤ ꯄꯥꯝꯖꯔꯛꯏ ꯃꯃꯥ ꯍꯣꯏꯅ ꯏꯟꯈꯣꯜꯗ ꯑꯦꯟꯁꯥꯡ ꯊꯥꯕ ꯆꯠꯄ ꯃꯇꯝꯗ ꯃꯣꯏꯒꯤ ꯃꯇꯨꯡ ꯏꯟꯅꯔꯒ ꯑꯗꯨꯝ ꯏꯁꯤꯡ ꯆꯥꯏꯕ ꯑꯗꯒꯤ ꯄꯥꯝꯕꯤ ꯃꯈꯣꯡ ꯁꯣꯝꯕ ꯑꯗꯨꯝ ꯆꯠꯄ ꯑꯗꯨꯝ ꯌꯥꯎꯋꯦ ꯑꯩꯁꯨ ꯑꯗꯨꯝ ꯇꯧꯖꯔꯛꯏ ꯑꯗꯒꯤ ꯑꯗꯨꯝ ꯑꯉꯥꯡ ꯑꯣꯏꯔꯤꯉꯩꯗꯒꯤ ꯃꯣꯏꯒꯤ ꯃꯇꯨꯡ ꯏꯜꯂꯛꯂꯒ ꯇꯧꯈꯤꯕꯁꯤꯅ ꯑꯩ ꯍꯧꯖꯤꯛ ꯐꯥꯎꯕ ꯑꯗꯨꯝ ꯍꯩꯔꯥ ꯊꯥꯕꯁꯤ ꯑꯗꯨꯝ ꯄꯥꯝꯖꯩ ꯌꯨꯝꯒꯤ ꯑꯀꯣꯏꯕꯗ ꯍꯩꯒ ꯃꯌꯥꯝ ꯊꯥꯔꯒ ꯑꯗꯒꯤ ꯂꯩꯒ ꯃꯌꯥꯝ ꯃꯈꯜ ꯃꯈꯜ ꯊꯥꯔꯒ ꯇꯧꯕꯁꯦ ꯑꯗꯨꯝ ꯄꯥꯝꯃꯦ ꯑꯗꯨꯅ ꯑꯩꯅ ꯊꯕꯛ ꯆꯞꯄ ꯎꯏꯔꯣ ꯂꯝꯕꯤꯗ ꯂꯩ ꯌꯣꯜꯂꯝꯕ ꯂꯝꯕꯤꯗ ꯂꯩ ꯆꯥꯔꯥꯒꯨꯝꯕ ꯌꯣꯜꯂꯝꯕꯁꯦ ꯑꯩꯗꯤ ꯑꯗꯨꯝ ꯂꯩꯖꯔꯛꯑꯦ ꯑꯗꯨꯒ ꯑꯩꯒꯨꯝꯅ ꯑꯃꯨꯛ ꯑꯩꯒꯤ ꯒꯝꯂꯥ ꯑꯃꯗ ꯁꯤꯟꯗꯣꯛꯆꯔꯒ ꯑꯐꯕ ꯃꯈꯜꯒꯤ ꯑꯗꯨꯝ ꯐꯖꯅ ꯍꯥꯏꯗꯤ ꯂꯧꯗꯨꯕꯨ ꯐꯖꯅ ꯑꯩꯅ ꯑꯗꯨꯝ ꯁꯦꯟꯅꯖꯔꯒ ꯑꯗꯨꯝ ꯁꯦꯕ ꯇꯧꯕꯁꯨ ꯑꯩ ꯑꯗꯨꯝ ꯄꯥꯝꯖꯩ ꯑꯗꯒꯤ ꯍꯩꯒꯨꯝꯕꯁꯦ ꯌꯨꯝꯒꯤ ꯑꯀꯣꯏꯕꯗ ꯂꯩ ꯊꯥꯕꯁꯦ ꯌꯥꯝ ꯐꯩꯗꯅ ꯑꯗꯒꯤ ꯑꯩꯈꯣꯏꯅ ꯆꯥꯕꯗꯕꯨ ꯑꯣꯏꯔꯣ ꯃꯤꯉꯣꯟꯗꯒꯤ ꯂꯩꯔꯨꯗ꯭ꯔꯁꯨ ꯑꯗꯨꯝ ꯏꯁꯥꯅ ꯊꯥꯖꯕ ꯄꯣꯠꯇꯣ ꯑꯐꯕ ꯄꯣꯠꯇꯣ ꯑꯣꯔꯒꯥꯅꯤꯛ ꯑꯣꯏꯕ ꯄꯣꯠꯇꯣ ꯆꯥꯕ ꯌꯥꯔꯦꯗꯅ ꯑꯗꯨꯅ ꯍꯩ ꯂꯩ ꯊꯥꯕꯁꯦ ꯑꯩ ꯑꯗꯨꯝ ꯌꯥꯝꯅ ꯄꯥꯝꯖꯩ ꯍꯥꯏꯇꯥꯔꯦ ꯍꯧꯖꯤꯛꯁꯨ ꯑꯗꯨꯝ ꯊꯥꯖꯔꯤ ꯑꯉꯥꯡ ꯑꯣꯏꯔꯤꯉꯩꯒꯤ ꯑꯉꯥꯡ ꯑꯣꯏꯔꯤꯉꯩꯗꯒꯤ ꯊꯥꯖꯔꯛꯄꯅꯤ ꯍꯧꯖꯤꯛꯁꯨ ꯑꯗꯨꯝ ꯊꯥꯖꯩ ꯍꯩꯔꯥ ꯊꯥꯕꯁꯦ ꯑꯩ ꯌꯥꯝ ꯄꯥꯝꯖꯩ